ꯑꯩꯅ ꯀꯞꯍꯟꯈꯤꯕ ꯂꯥꯏꯔꯤꯛ ꯄꯥꯕꯗ ꯀꯥꯞꯐꯟꯈꯤꯕꯗꯤ ꯇꯁꯦꯡꯅ ꯁꯟꯗ꯭ꯔꯦꯝꯕꯤ ꯆꯩꯁ꯭ꯔꯥꯒꯤ ꯋꯥꯔꯤ ꯑꯁꯤ ꯇꯥꯕꯗ ꯇꯁꯦꯡꯅ ꯃꯤꯠꯇꯒꯤ ꯄꯤ ꯇꯥꯈꯤ ꯍꯥꯏꯕꯗꯤ ꯄꯨꯛꯅꯤꯡ ꯌꯥꯝꯅ ꯅꯨꯡꯁꯤꯈꯤ ꯏꯃꯣꯁꯅꯦꯜ ꯌꯥꯝꯅ ꯑꯣꯏꯈꯤ ꯍꯥꯏꯗꯤ ꯁꯟꯗ꯭ꯔꯦꯝꯕꯤ ꯆꯩꯁ꯭ꯔꯥꯒꯤ ꯃꯇꯥꯡꯁꯤꯗꯤ ꯇꯁꯦꯡꯅ ꯁꯟꯗ꯭ꯔꯦꯝꯕꯤ ꯆꯩꯁ꯭ꯔꯥ ꯍꯥꯏꯕ ꯋꯥꯔꯤꯁꯤꯗꯤ ꯑꯃꯅ ꯃꯆꯤꯟ ꯃꯅꯥꯎ ꯑꯣꯢꯖꯔꯒꯁꯨ ꯄꯣꯛꯃꯤꯟꯅꯗꯕꯅꯤꯗꯣ ꯑꯗꯨꯅ ꯃꯔꯝ ꯑꯣꯏꯔꯒ ꯃꯃꯥ ꯑꯇꯣꯝꯕꯤꯅ ꯌꯣꯛꯄ ꯃꯃꯥ ꯑꯇꯣꯝꯕꯤꯅ ꯌꯣꯛꯄ ꯑꯣꯏꯕꯅꯤꯅ ꯁꯟꯗ꯭ꯔꯦꯝꯕꯤꯁꯦ ꯁꯟꯗ꯭ꯔꯦꯝꯕꯤ ꯑꯃꯁꯨꯡ ꯆꯩꯁ꯭ꯔꯥꯁꯦ ꯃꯃꯥ ꯄꯨꯟꯗꯕꯅꯤꯅ ꯍꯥꯏꯗꯤ ꯃꯃꯥ ꯂꯩꯇꯕ ꯁꯟꯗ꯭ꯔꯦꯝꯕꯤꯁꯤꯕꯨ ꯅꯨꯡꯁꯤꯕꯤꯗꯕ ꯍꯥꯏꯕꯗꯤ ꯃꯃꯥ ꯑꯇꯣꯝꯕꯤꯅ ꯂꯨꯅ ꯇꯧꯕꯤꯗꯕ ꯍꯥꯏꯕꯗꯤ ꯃꯥꯒꯤ ꯃꯤꯑꯣꯠ ꯃꯤꯅꯩ ꯁꯦꯡꯅ ꯍꯥꯏꯕ ꯃꯇꯝꯗ ꯏꯁꯤꯡ ꯁꯣꯛꯎꯔꯒ ꯈꯤꯠꯇꯥꯪ ꯊꯦꯡꯉꯛꯄ ꯃꯇꯝꯗ ꯍꯩꯗꯣꯛꯄꯤꯕ ꯊꯧꯗꯣꯛꯀ ꯌꯥꯝꯅ ꯌꯥꯎꯋꯦ ꯑꯗꯨꯒꯨꯝꯕ ꯌꯥꯝꯅ ꯏꯃꯣꯁꯅꯦꯜ ꯑꯣꯏꯖꯩ ꯀꯔꯤꯒꯨꯝꯕ ꯊꯕꯛ ꯑꯃ ꯊꯣꯛꯀꯦ ꯍꯥꯏꯕ ꯃꯇꯝꯗꯁꯨ ꯑꯐꯕꯕꯨ ꯑꯣꯏꯔꯕꯁꯨ ꯐꯠꯇꯕꯕꯨ ꯑꯣꯏꯔꯕꯁꯨ ꯃꯃꯥ ꯑꯇꯣꯝꯕꯤꯗꯨꯅꯕꯨ ꯍꯦꯛ ꯌꯥꯗ꯭ꯔꯕꯗꯤ ꯃꯥꯅ ꯊꯣꯛꯄ ꯉꯝꯖꯗꯕ ꯑꯗꯨꯒꯨꯝꯕ ꯃꯈꯣꯡ ꯃꯁꯥ ꯃꯊꯟꯇꯅ ꯊꯥꯡꯕ ꯉꯝꯗꯕ ꯑꯗꯨꯒꯨꯝꯕ ꯊꯧꯗꯣꯛ ꯀꯌꯥ ꯑꯃ ꯂꯩ ꯌꯦꯡꯑꯣ ꯃꯥꯅ ꯃꯃꯥꯟꯅꯕꯤ ꯃꯌꯥꯝꯒ ꯍꯔꯥꯎ ꯍꯔꯥꯎ ꯁꯤꯡꯖꯨ ꯆꯥꯃꯤꯟꯅꯒꯦ ꯑꯗꯨ ꯆꯥꯃꯤꯟꯅꯒꯦ ꯆꯥꯛ ꯆꯥꯃꯤꯟꯅꯒꯦ ꯍꯩ ꯆꯥꯃꯤꯟꯅꯒꯦ ꯍꯥꯏꯕ ꯃꯇꯝꯗ ꯀꯩꯁꯨ ꯃꯅꯤꯡ ꯇꯧꯕ ꯉꯝꯗꯕ ꯑꯁꯤꯒꯨꯝꯕ ꯏꯃꯣꯁꯅꯦꯜ ꯌꯥꯝꯅ ꯑꯣꯏꯕ ꯑꯗꯨꯅ ꯌꯥꯝꯅ ꯌꯦꯡꯑꯣ ꯃꯁꯥꯃꯛꯅ ꯐꯥꯖꯔꯛꯄ ꯊꯦꯡꯒꯨ ꯑꯗꯨꯐꯥꯎꯕ ꯐꯥꯎꯕ ꯍꯦꯛ ꯃꯁꯥꯅ ꯆꯥꯖꯍꯟꯗꯕ ꯃꯃꯥ ꯑꯇꯣꯝꯕꯤꯅ ꯌꯥꯝꯅ ꯅꯨꯡꯁꯤꯕꯤꯗꯅ ꯑꯣꯠꯄꯤꯕ ꯃꯁꯥꯅ ꯃꯈꯨꯠ ꯃꯛꯅ ꯐꯥꯔꯛꯄ ꯊꯦꯡꯒꯨ ꯑꯗꯨꯕꯨ ꯃꯃꯥ ꯑꯇꯣꯝꯕꯤꯒ ꯃꯅꯥꯎꯅꯨꯄꯤꯒꯅ ꯆꯥꯔꯒ ꯃꯥꯕꯨꯅ ꯄꯤꯔꯨꯁꯦ ꯍꯥꯏꯕꯐꯥꯎ ꯌꯥꯗꯕꯃꯈꯩ ꯍꯦꯛ ꯇꯧꯕꯤꯕ ꯑꯗꯨꯒ ꯅꯤꯡꯊꯧꯒꯤ ꯅꯤꯡꯊꯧꯅ ꯎꯈꯤꯕ ꯃꯇꯝꯗ ꯁꯟꯗ꯭ꯔꯦꯝꯕꯤꯕꯨ ꯇꯁꯦꯡꯅ ꯄꯥꯝꯈꯤꯕ ꯑꯗꯨꯒ ꯃꯅꯥꯎꯅꯨꯄꯤꯕꯨ ꯄꯤꯅꯤꯡꯕꯅ ꯃꯃꯥ ꯑꯇꯣꯝꯕꯤꯅ ꯑꯣꯠꯄꯤꯕꯁꯤꯡ ꯑꯗꯨꯒꯨꯝꯕ ꯋꯥꯔꯤ ꯑꯗꯨꯋꯥꯏꯒꯤ ꯃꯇꯥꯡ ꯏꯃꯣꯁꯅꯦꯜ ꯌꯥꯝꯅ ꯑꯣꯏꯌꯦ ꯅꯤꯡꯊꯧꯗ ꯁꯟꯗ꯭ꯔꯦꯝꯕꯤ ꯃꯆꯦꯕꯨ ꯁꯥꯔꯒ ꯃꯃꯥ ꯑꯇꯣꯝꯕꯤꯅ ꯃꯥꯒꯤ ꯃꯆꯥ ꯑꯣꯏꯅ ꯊꯥꯕ ꯃꯇꯝꯗ ꯃꯥꯅ ꯅꯨꯡꯉꯥꯏꯈꯤꯗꯕ ꯑꯗꯨꯒꯨꯝꯕ ꯃꯇꯥꯡ ꯃꯄꯥꯅ ꯍꯜꯂꯛꯄ ꯃꯇꯝꯗ ꯂꯩꯔꯝꯗꯕ ꯑꯗꯨꯒꯨꯝꯕ ꯌꯥꯝꯅ ꯅꯨꯡꯁꯤ ꯅꯨꯡꯁꯤꯕ ꯋꯥꯔꯤꯁꯤꯡ ꯑꯗꯣ ꯃꯥꯒꯤ ꯃꯃꯥꯕꯨ ꯁꯤꯈꯤꯕ ꯃꯃꯥꯕꯨ ꯄꯜꯂꯒ ꯆꯩꯕꯤꯕ ꯑꯗꯨꯒꯨꯝꯕ ꯌꯥꯝꯅ ꯇꯧꯍꯩꯗꯕ ꯊꯕꯛ ꯍꯥꯏꯗꯤ ꯌꯥꯝꯅ ꯄꯨꯛꯆꯦꯜ ꯀꯟꯕ ꯌꯥꯝꯅ ꯃꯤꯐꯨ ꯃꯩꯁꯥ ꯃꯌꯥꯝ ꯈꯥꯡꯈꯤꯕ ꯅꯨꯄꯤ ꯑꯗꯨꯒꯨꯝꯕ ꯑꯈꯥꯡ ꯀꯟꯕꯤ ꯑꯣꯏꯈꯤꯕ ꯅꯨꯄꯤ ꯑꯗꯨꯃꯛꯅ ꯅꯤꯡꯊꯧꯅ ꯇꯁꯦꯡꯅ ꯈꯪꯕꯤꯈꯤ ꯑꯗꯨꯒꯨꯝꯕ ꯃꯇꯥꯡꯗ ꯌꯥꯝꯅ ꯄꯨꯛꯅꯤꯡ ꯍꯔꯥꯎꯖꯈꯤꯕ ꯌꯥꯝꯅ ꯄꯥꯝꯅ ꯄꯥꯖꯈꯤꯕ ꯋꯥꯔꯤ ꯑꯃ ꯑꯣꯏ ꯑꯗꯨꯅ ꯇꯁꯦꯡꯅ ꯁꯤꯒꯤ ꯋꯥꯔꯤ ꯑꯁꯤꯗꯤ ꯌꯥꯝꯅ ꯇꯁꯦꯡꯅ ꯄꯥꯝꯖꯩ ꯌꯥꯝꯅ ꯅꯨꯡꯁꯤ